ꯍꯜꯂꯣ ꯑꯩꯅ ꯇꯧꯕꯤꯔꯤꯁꯦ ꯅꯤꯡꯁꯤꯡꯈꯨꯜꯒꯤ ꯃꯨꯅꯤꯁꯤꯄꯥꯜ ꯑꯣꯐꯤꯁꯔꯥ ꯑꯩꯒꯤ ꯌꯨꯝ ꯅꯍꯥꯟ ꯁꯤꯗꯣꯛꯈꯤꯕꯒꯤ ꯍꯥꯏꯗꯤ ꯑꯃꯣꯠ ꯑꯀꯥꯏ ꯃꯌꯥꯝ ꯂꯩꯑꯕ ꯑꯗꯨ ꯃꯌꯥꯝꯁꯦ ꯁꯦꯡꯗꯣꯛꯅꯕ ꯅꯣꯏ ꯑꯣꯐꯤꯁꯇꯒꯤ ꯃꯨꯅꯤꯁꯤꯄꯥꯜ ꯑꯣꯐꯤꯁꯇꯒꯤ ꯃꯤ ꯈꯔ ꯊꯥꯕꯤꯔꯛꯄ ꯌꯥꯒꯗ꯭ꯔꯥ